ꯍꯂꯣ ꯑꯩ ꯔꯝꯖꯥꯟꯅꯦ ꯑꯩꯅ ꯕꯨꯛ ꯇꯧꯈꯤꯕ ꯀꯦꯞ ꯑꯗꯨ ꯑꯣꯏꯕꯤꯕ꯭ꯔꯥ ꯁꯤ ꯑꯣꯏꯔꯒꯗꯤ ꯑꯩꯅ ꯍꯌꯦꯡ ꯆꯠꯀꯗꯕ ꯂꯝꯕꯤꯁꯤ ꯈꯔ ꯁꯥꯡꯉꯤ ꯑꯗꯨꯅ ꯈꯔ ꯑꯦꯗꯚꯥꯟꯁ ꯑꯣꯏꯅ ꯍꯥꯏꯖꯔꯛꯄꯅꯦ ꯍꯌꯦꯡ ꯃꯇꯝ ꯆꯥꯅ ꯂꯥꯛꯄꯤꯌꯨ ꯍꯥꯏꯗꯨꯅ